ꯃꯤꯅꯤꯁꯤꯄꯥꯜꯂꯤꯇꯤ ꯑꯃꯗꯤ ꯄꯟꯆꯥꯌꯠꯁꯤꯡꯅ ꯁꯔꯨꯛ ꯌꯥꯔꯤꯕ ꯍꯤꯔꯝꯁꯤꯡꯗꯤ ꯈꯨꯗꯝ ꯑꯣꯏꯅ ꯍꯥꯏꯔꯕꯗ ꯂꯨꯅ ꯅꯥꯟꯅ ꯊꯝꯕ ꯂꯨꯅ ꯅꯥꯟꯅ ꯊꯝꯕ ꯍꯥꯏꯕꯁꯤꯗ ꯄꯟꯆꯥꯌꯠ ꯑꯃꯗꯤ ꯃꯤꯅꯤꯁꯤꯄꯥꯜꯂꯤꯇꯤꯗꯨꯅ ꯀꯣꯜꯂꯤꯕ ꯃꯐꯝꯁꯤꯡꯒꯤ ꯂꯝꯕꯤ ꯊꯣꯡ ꯗ꯭ꯔꯦꯟ ꯑꯗꯒꯤ ꯑꯀꯣꯏꯕꯒꯤ ꯐꯤꯕꯝꯁꯤꯡ ꯂꯨꯅ ꯅꯥꯟꯅ ꯊꯝꯕ ꯅꯥꯗ ꯌꯦꯛꯇꯕ ꯂꯩꯅꯥ ꯇꯤꯟꯅꯥ ꯆꯦꯟꯗꯅ ꯃꯤꯑꯣꯏꯕꯁꯤꯡꯁꯤꯕꯨ ꯃꯁꯥ ꯐꯅ ꯊꯝꯕ ꯑꯁꯤ ꯂꯨꯅ ꯅꯥꯟꯅ ꯊꯝꯕ ꯍꯥꯏꯕꯁꯤꯗ ꯃꯔꯨꯑꯣꯏꯕ ꯃꯐꯝꯁꯤꯡ ꯊꯕꯛꯁꯤꯡ ꯊꯧꯔꯝꯁꯤꯡꯅꯤ ꯑꯗꯨꯒ ꯄ꯭ꯔꯖꯥꯒꯤ ꯑꯣꯏꯕ ꯍꯛꯁꯤꯡ ꯐꯪꯍꯟꯕ ꯍꯥꯏꯕꯁꯤꯗꯗꯤ ꯄ꯭ꯔꯖꯥ ꯑꯣꯏꯔꯤꯕꯁꯤꯡꯅ ꯃꯥꯒꯤ ꯃꯥꯒꯤ ꯐꯪꯐꯝ ꯊꯣꯛꯄ ꯔꯥꯏꯠ ꯑꯦꯟ ꯏꯟꯗꯥꯏꯇꯃꯦꯟ ꯈꯨꯗꯝ ꯑꯣꯏꯅ ꯍꯥꯏꯔꯕꯗ ꯂꯨꯈ꯭ꯔꯥꯕꯤꯁꯤꯡꯅ ꯃꯥꯒꯤ ꯐꯪꯐꯝ ꯊꯣꯛꯄ ꯐꯪꯐꯝ ꯊꯣꯛꯄ ꯐꯦꯃꯤꯂꯤ ꯕꯤꯅꯤꯐꯤꯠ ꯋꯤꯗꯣ ꯄꯦꯟꯁꯤꯟ ꯑꯃꯗꯤ ꯄ꯭ꯔꯖꯥꯁꯤꯡꯅ ꯌꯨꯝ ꯂꯩꯇꯕ ꯃꯤꯑꯣꯏꯁꯤꯡꯅ ꯌꯨꯝ ꯁꯥꯅꯕꯒꯤ ꯏꯁꯀꯤꯝꯁꯤꯡ ꯌꯨꯝ ꯁꯥꯅꯕꯒꯤ ꯑꯣꯏꯕ ꯏꯁꯀꯤꯝ ꯑꯗꯨꯗꯒꯤ ꯑꯉꯥꯡ ꯑꯣꯏꯕꯁꯤꯡꯅ ꯃꯥꯒꯤ ꯐꯪꯐꯝ ꯊꯣꯛꯄ ꯏꯁꯀꯣꯂꯔꯁꯤꯞ ꯑꯗꯨꯗꯒꯤ ꯖꯣꯞꯀꯥꯔꯠ ꯑꯗꯨꯗꯒꯤ ꯆꯦꯡ ꯆꯥꯛ ꯍꯋꯥꯏ ꯁꯨꯃꯥꯏꯅ ꯀꯦꯔꯣꯁꯤꯟ ꯀꯥꯏꯅ ꯐꯪꯕ ꯊꯣꯛꯄ ꯃꯌꯥꯝ ꯂꯩꯔꯤꯕꯁꯦ ꯁꯨꯝꯕꯁꯦ ꯐꯪꯗꯕ꯭ꯔ ꯐꯪꯗꯕ꯭ꯔ ꯍꯥꯏꯗꯨꯅ ꯆꯦꯛ ꯇꯧꯕꯤꯗꯨꯅ ꯐꯪꯉꯝꯗꯕ ꯇꯥꯔꯒꯗꯤ ꯃꯣꯏꯒꯤꯗꯃꯛꯇ ꯀꯔꯤ ꯃꯇꯦꯡ ꯄꯥꯡꯂꯒ ꯐꯪꯕ ꯌꯥꯕꯒꯦ ꯍꯥꯏꯕꯅ ꯆꯤꯡꯕꯒꯤ ꯊꯕꯛ ꯊꯧꯔꯝꯁꯤꯡ ꯄꯥꯏꯈꯠꯄꯤꯕ ꯆꯥꯎꯈꯠ ꯊꯧꯔꯥꯡꯗ ꯁꯔꯨꯛ ꯌꯥꯕ ꯍꯥꯏꯕꯗꯤ ꯂꯩꯀꯥꯏꯒꯤ ꯈꯨꯟꯒꯤ ꯑꯀꯣꯏꯕꯁꯤꯡꯅ ꯐꯤꯕꯝꯁꯤꯡꯁꯤꯕꯨ ꯐꯅꯕꯒꯤꯗꯃꯛꯇ ꯀꯝꯃꯨꯅꯤꯇꯤ ꯍꯣꯜ ꯃꯇꯤꯛꯆꯥꯅ ꯂꯩꯔꯤꯕ꯭ꯔꯥ ꯗ꯭ꯔꯦꯟꯁꯤꯡ ꯃꯐꯝ ꯀꯗꯥꯏ ꯀꯗꯥꯏꯗ ꯋꯥꯠꯂꯤꯕꯒꯦ ꯑꯃꯗꯤ ꯄꯥꯕ꯭ꯂꯤꯛ ꯇꯣꯏꯂꯦꯠꯅ ꯀꯗꯥꯏ ꯀꯗꯥꯏꯋꯥꯏꯗ ꯑꯋꯥꯠꯄ ꯂꯩꯔꯤꯕ꯭ꯔ ꯍꯥꯏꯕꯅꯆꯤꯡꯕꯁꯤꯡ ꯃꯨꯟꯅ ꯌꯦꯡꯕꯤꯗꯨꯅ ꯑꯩꯈꯣꯏꯒꯤ ꯈꯨꯟꯒꯤ ꯑꯋꯥꯠꯄ ꯆꯥꯎꯈꯠ ꯊꯧꯔꯥꯡꯁꯤꯡꯗ ꯁꯣꯠꯊꯒꯗꯕ ꯂꯩꯕ ꯑꯗꯨꯗꯒꯤ ꯑꯉꯥꯡꯁꯤꯡ ꯃꯍꯩ ꯃꯁꯤꯡ ꯇꯝꯗꯕ ꯂꯩꯔꯒꯅ ꯃꯍꯩ ꯃꯁꯤꯡ ꯇꯝꯗꯕꯁꯤꯡꯗꯨ ꯃꯈꯣꯏꯗꯨ ꯀꯃꯥꯏꯅ ꯒꯃꯦꯟꯒꯤ ꯑꯣꯏꯕ ꯈꯨꯗꯣꯡꯆꯥꯕ ꯐꯪꯍꯟꯗꯨꯅ ꯃꯈꯣꯏꯕꯨ ꯇꯨꯡꯒꯤ ꯌꯨꯝꯕꯤ ꯑꯣꯏꯔꯤꯕ ꯑꯉꯥꯡꯁꯤꯡꯕꯨ ꯃꯍꯩ ꯃꯁꯤꯡ ꯅꯤꯡꯊꯤꯖꯅ ꯇꯝꯍꯟꯒꯗꯒꯦ ꯍꯥꯏꯕꯒꯤ ꯁꯖꯦꯁꯟ ꯄꯤꯕꯤꯕ ꯑꯗꯨꯒ ꯑꯔꯣꯏꯕꯗ ꯃꯇꯝ ꯃꯇꯝꯒꯤ ꯑꯣꯏꯕ ꯂꯥꯛꯄ ꯏꯁꯀꯤꯝꯁꯤꯡ ꯁꯝꯅ ꯍꯥꯏꯔꯕꯗ ꯁꯦꯟꯇꯔꯅ ꯏꯁꯄꯣꯟꯁꯔꯠ ꯇꯧꯕ ꯏꯁꯀꯤꯝ ꯑꯣꯏꯔꯣ ꯏꯁꯇꯦꯠꯅ ꯏꯁꯄꯣꯟꯁꯔꯠ ꯇꯧꯕ ꯏꯁꯀꯤꯝ ꯑꯣꯏꯔꯣ ꯑꯦꯅꯤ ꯏꯁꯀꯤꯝꯁꯤꯡ ꯏꯁꯀꯤꯝ ꯑꯗꯨꯛꯀꯤ ꯃꯇꯤꯛ ꯂꯥꯛꯈ꯭ꯔꯦ ꯍꯟꯗꯛꯇꯁꯨ ꯏꯀꯨꯏ ꯀꯨꯏꯗꯕꯤꯗ ꯏꯁꯇꯦꯠꯀꯤ ꯑꯣꯏꯕ ꯏꯁꯀꯤꯝ ꯏꯃꯥ ꯅꯣꯡꯊꯥꯡꯂꯩꯃ ꯏꯁꯀꯤꯝ ꯍꯥꯏꯕꯗꯤ ꯅꯨꯄꯤꯑꯣꯏꯕꯤꯁꯤꯡ ꯃꯌꯨꯝ ꯄꯥꯟꯗ꯭ꯔꯕ ꯂꯩꯁꯥꯕꯤ ꯑꯔꯤꯕꯁꯤꯡ ꯋꯤꯗꯣ ꯑꯣꯏꯔꯁꯤꯡꯅ ꯐꯪꯕ ꯌꯥꯕꯒꯤ ꯏꯁꯀꯤꯝ ꯑꯗꯨꯗꯒꯤ ꯎꯖꯥꯂꯥ ꯒ꯭ꯌꯥꯁ ꯑꯗꯒꯤ ꯂꯦꯕꯔ ꯀꯥꯠ ꯁꯨꯃꯥꯏꯅ ꯐꯪꯐꯝ ꯊꯣꯛꯄ ꯏꯁꯀꯤꯝ ꯃꯌꯥꯝ ꯑꯃ ꯐꯪꯕ ꯌꯥꯕ ꯏꯁꯀꯤꯝ ꯃꯌꯥꯝ ꯑꯃ ꯑꯗꯨ ꯐꯪꯅꯕꯒꯤꯗꯃꯛꯇ ꯂꯩꯀꯥꯏꯗꯨꯗ ꯂꯩꯔꯤꯕ ꯈꯨꯟꯗꯨꯗ ꯂꯩꯔꯤꯕ ꯅꯨꯄꯤ ꯑꯣꯏꯔꯣ ꯅꯨꯄꯥ ꯑꯣꯏꯔꯣ ꯃꯣꯏꯒꯤ ꯐꯪꯐꯝ ꯊꯣꯛꯄ ꯏꯁꯀꯤꯝꯁꯤꯡꯁꯦ ꯐꯪꯅꯕ ꯍꯣꯠꯅꯕꯗ ꯀꯔꯤ ꯀꯔꯤ ꯗꯣꯀꯨꯃꯦꯟ ꯆꯪꯏ ꯗꯣꯀꯨꯃꯦꯟꯁꯤꯡ ꯑꯁꯤꯗ ꯀꯔꯤ ꯀꯔꯤ ꯋꯥꯠꯂꯤꯕꯒꯦ ꯍꯥꯏꯕꯅꯆꯤꯡꯕ ꯈꯪꯗꯣꯛꯄꯤꯗꯨꯅ ꯃꯣꯏꯕꯨ ꯐꯪꯕ ꯌꯥꯅꯕ ꯏꯁꯀꯤꯝꯁꯤꯡꯗꯨꯒꯤ ꯃꯔꯝꯗꯨꯗꯁꯨ ꯐꯖꯅ ꯅꯣꯂꯦꯖ ꯂꯩꯅꯕꯒꯤꯗꯃꯛꯇ ꯑꯦꯋꯥꯔ ꯑꯣꯏꯅꯕꯒꯤꯗꯃꯛꯇ ꯑꯦꯋꯥꯔꯅꯦꯁ ꯄꯤꯕꯤꯕ ꯑꯦꯋꯥꯔꯅꯦꯁ ꯄꯤꯔꯕ ꯃꯇꯨꯡꯗ ꯃꯈꯣꯏꯗ ꯐꯪꯕ ꯌꯥꯅꯕ ꯏꯁꯀꯤꯝꯁꯤꯡꯁꯦ ꯂꯣꯏꯅꯃꯛ ꯐꯪꯅꯕꯒꯤ ꯍꯣꯠꯅꯕꯤꯕ ꯗꯤꯄꯥꯔꯃꯦꯟꯗꯒꯤ ꯐꯪꯕ ꯑꯣꯏꯔꯒꯅ ꯗꯤꯄꯥꯔꯃꯦꯟꯒꯤ ꯃꯤꯁꯤꯡꯁꯤꯕꯨ ꯄꯨꯊꯔꯒ ꯈꯨꯟꯗꯨꯗ ꯂꯩꯀꯥꯏꯗꯨꯗ ꯊꯝꯕꯤꯔꯒ ꯉꯁꯤꯒꯤ ꯅꯨꯃꯤꯠ ꯑꯁꯤꯗ ꯅꯣꯏꯒꯤꯗꯃꯛꯇ ꯏꯃꯥ ꯅꯣꯡꯊꯥꯡꯂꯩꯃꯒꯤ ꯏꯁꯀꯤꯝꯒꯤ ꯑꯣꯏꯕ ꯐꯪꯕ ꯐꯪꯕ ꯌꯥꯕ ꯅꯨꯄꯤ ꯅꯠꯇ꯭ꯔꯒ ꯂꯩꯁꯥꯕꯤ ꯑꯔꯤꯕꯤꯁꯤꯡ ꯂꯥꯛꯑꯣ ꯅꯈꯣꯏꯒꯤ ꯂꯧꯐꯝ ꯌꯥꯕ ꯏꯁꯀꯤꯝꯁꯤꯡꯒꯤ ꯊꯥꯖꯤꯟꯐꯝ ꯌꯥꯕ ꯗꯣꯀꯨꯃꯦꯟꯁꯤꯡ ꯊꯥꯖꯤꯟꯕꯤꯔꯔꯣ ꯍꯥꯏꯗꯨꯅ ꯃꯣꯏꯗ ꯅꯣꯂꯦꯖ ꯄꯤꯕꯤꯕ ꯁꯨꯃꯥꯏꯅ ꯃꯇꯝ ꯃꯇꯝꯒꯤ ꯑꯣꯏꯕ ꯅꯣꯂꯦꯖꯁꯤꯡ ꯄꯤꯕꯤꯗꯨꯅ ꯐꯪꯐꯝ ꯊꯣꯛꯄ ꯐꯪꯕ ꯌꯥꯕ ꯑꯗꯒꯤ ꯈꯪꯕ ꯌꯥꯕ ꯅꯣꯂꯦꯖꯁꯤꯡ ꯐꯪꯍꯟꯗꯨꯅ ꯏꯁꯀꯤꯝꯁꯤꯡ ꯑꯁꯦ ꯂꯣꯏꯅꯃꯛ ꯑꯃꯠꯇ ꯈꯥꯛꯇꯅ ꯐꯪꯅꯕ ꯍꯣꯠꯅꯕꯤꯕ ꯑꯁꯤ ꯌꯥꯝꯅ ꯗꯔꯀꯥꯔ ꯑꯣꯏ ꯍꯥꯏꯅ ꯈꯟꯖꯩ